ꯀꯃꯤꯡ ꯁꯟꯗꯦꯁꯤꯗ ꯆꯠꯂꯁꯦ ꯑꯩꯈꯣꯏ ꯑꯅꯤ ꯑꯩ ꯃꯔꯨꯞ ꯑꯃꯁꯨ ꯐꯥꯎꯔꯛꯄꯅꯤꯅꯅꯦ ꯑꯩꯅ ꯂꯣꯏ ꯀꯣꯡꯉꯗꯧꯅꯤꯅꯦ ꯃꯤ ꯃꯉꯥꯃꯨꯛ ꯆꯠꯂꯁꯦ ꯅꯪꯁꯨ ꯅꯪꯅꯦ ꯑꯩꯅꯦ ꯑꯗꯨꯒ ꯏꯂꯤꯁꯁꯨ ꯍꯥꯞꯄꯁꯦ ꯑꯗꯨꯒ ꯕꯣꯕꯣꯏꯒ ꯍꯥꯞꯄꯒ ꯑꯩꯈꯣꯏ ꯃꯤ ꯃꯉꯥꯃꯨꯛ ꯆꯠꯂꯁꯦ ꯆꯤꯛꯀꯟ ꯆꯤꯜꯂꯤ ꯒꯨꯝꯕ ꯐ꯭ꯔꯥꯏꯗ ꯔꯥꯏꯁ ꯀꯨꯝꯕ ꯆꯥꯔꯅꯤꯗꯅ ꯅꯪꯕꯣ ꯑꯩ ꯃꯔꯨꯞ ꯐꯥꯎꯔꯛꯑꯃꯤꯅ ꯅꯪ ꯂꯣꯏ ꯀꯣꯡꯉꯣ ꯑꯩ ꯂꯣꯏ ꯀꯣꯡꯉꯒꯦꯕ ꯎꯝ ꯅꯥꯎꯕꯤꯗꯨꯁꯨ ꯍꯥꯏꯔꯣ ꯆꯠꯅꯉꯥꯏꯒꯤꯗꯃꯛꯇ ꯍꯣꯏ ꯐꯔꯦ ꯐꯔꯦ ꯎꯝ ꯐꯔꯦ ꯐꯔꯦ